ꯍꯣꯏ ꯏꯝꯐꯥꯜ ꯋꯦꯁ ꯖꯤꯂꯥꯗ ꯃꯔꯨ ꯑꯣꯏꯕ ꯈꯨꯟꯅꯥꯏꯒꯤ ꯑꯣꯏꯕ ꯆꯥꯎꯈꯠ ꯊꯧꯔꯥꯡ ꯑꯃꯁꯨꯡ ꯁꯦꯝꯒꯠ ꯁꯒꯠꯄꯒꯤ ꯊꯧꯔꯝꯁꯤꯡ ꯑꯃꯁꯨꯡ ꯄꯥꯏꯈꯠꯂꯤꯕ ꯊꯧꯔꯥꯡꯁꯤꯡ ꯑꯗꯨꯗꯤ ꯑꯍꯥꯟꯕꯗ ꯂꯥꯏꯔꯤꯛ ꯂꯥꯏꯁꯨꯒꯤ ꯂꯝꯗ ꯍꯥꯏꯔꯒꯅ ꯏꯝꯐꯥꯜ ꯋꯦꯁ ꯍꯥꯏꯔꯤꯕ ꯖꯤꯂꯥ ꯑꯁꯤꯗ ꯁ꯭ꯀꯨꯜ ꯂꯤꯁꯤꯡ ꯇꯔꯥꯍꯨꯝꯗꯣꯏ ꯍꯦꯟꯅ ꯂꯩ ꯃꯅꯤꯄꯨꯔ ꯍꯥꯏꯔꯤꯕ ꯂꯝ ꯑꯁꯤ ꯆꯠꯅꯕꯤ ꯂꯣꯜ ꯃꯌꯥꯝꯅ ꯄꯨꯟꯁꯤꯜꯂꯒ ꯂꯩꯕ ꯂꯝꯗꯝ ꯑꯃꯅꯤ ꯃꯅꯤꯄꯨꯔꯗꯗꯤ ꯏꯗꯨꯀꯦꯁꯟ ꯁꯤꯁꯇꯦꯝ ꯑꯁꯤ ꯁꯛꯇꯤ ꯄꯩꯁꯥꯒꯤ ꯃꯈꯥ ꯌꯥꯝꯅ ꯄꯣꯜꯂꯤ ꯂꯥꯏꯔꯕ ꯏꯃꯨꯡꯒꯤ ꯑꯉꯥꯡꯁꯤꯡꯅ ꯑꯐꯕ ꯃꯍꯩ ꯂꯣꯏꯁꯡꯁꯤꯡꯗ ꯇꯝꯕ ꯐꯪꯗꯦ ꯁꯔꯀꯥꯔꯒꯤ ꯁ꯭ꯀꯨꯜꯗꯁꯨ ꯑꯣꯖꯥ ꯑꯃ ꯍꯦꯛꯇ ꯂꯥꯏꯔꯤꯛ ꯐꯖꯅ ꯇꯥꯛꯄꯤꯗꯕꯒꯤ ꯑꯋꯥꯕ ꯑꯗꯨꯝ ꯌꯥꯎꯋꯤ ꯑꯗꯨꯝ ꯑꯣꯏꯅꯃꯛ ꯃꯅꯤꯄꯨꯔꯤꯒꯤ ꯃꯍꯩ ꯃꯁꯤꯡ ꯇꯝꯕꯒꯤ ꯍꯤꯔꯝ ꯑꯁꯤ ꯐꯠꯇꯕꯗꯤ ꯅꯠꯇꯦ ꯍꯛꯁꯦꯜꯒꯤ ꯂꯝꯗ ꯍꯥꯏꯔꯒꯅ ꯃꯅꯤꯄꯨꯔꯤ ꯁꯤ ꯌꯥꯝꯅ ꯈꯨꯗꯣꯡ ꯆꯥꯔꯦ ꯑꯐꯕ ꯍꯣꯁꯄꯤꯇꯥꯜ ꯑꯐꯕ ꯈꯨꯠꯁꯨ ꯈꯨꯠꯂꯥꯏ ꯑꯗꯨꯝ ꯃꯇꯤꯛ ꯆꯥꯅ ꯂꯩ ꯁꯦꯜ ꯏꯆꯪ ꯆꯪꯗꯅ ꯁꯔꯀꯥꯔ ꯍꯛꯁꯦꯜꯒꯤ ꯃꯇꯦꯡꯅ ꯂꯥꯏꯌꯦꯡꯕ ꯐꯪꯂꯦ ꯏꯝꯐꯥꯜ ꯋꯦꯁ ꯍꯥꯏꯔꯤꯕ ꯖꯤꯂꯥ ꯑꯁꯤ ꯁꯔꯀꯥꯔꯒꯤ ꯊꯕꯛ ꯐꯪꯗꯕ ꯃꯤꯗꯤ ꯌꯥꯝꯅ ꯂꯩ ꯑꯗꯨꯝ ꯑꯣꯏꯅꯃꯛ ꯃꯈꯣꯏꯅ ꯃꯈꯣꯏꯒꯤ ꯍꯤꯡꯅꯕꯒꯤꯗꯃꯛ ꯀꯔꯕꯥꯔ ꯇꯧꯕ ꯑꯃꯗꯤ ꯄ꯭ꯔꯥꯏꯕꯦꯠꯀꯤ ꯊꯕꯛ ꯀꯌꯥ ꯇꯧꯗꯨꯅ ꯍꯤꯡ ꯍꯤꯡ ꯍꯤꯡ ꯍꯤꯡꯅꯕꯒꯤ ꯍꯤꯡꯅꯕꯒꯤ ꯎꯄꯥꯏ ꯑꯣꯏ ꯅꯨꯄꯤꯁꯤꯡꯗ ꯊꯧꯅꯥ ꯍꯥꯞꯄꯒꯤ ꯍꯥꯏꯔꯗꯤ ꯏꯃꯥ ꯀꯩꯊꯦꯜꯅ ꯑꯆꯧꯕ ꯈꯨꯗꯝ ꯑꯃꯅꯤ ꯀꯩꯊꯦꯜ ꯑꯁꯤ ꯅꯨꯄꯤ ꯉꯥꯛꯇꯒꯤ ꯑꯣꯏꯕ ꯀꯩꯊꯦꯜꯅꯤ ꯀꯩꯊꯦꯜ ꯑꯁꯤꯅ ꯅꯨꯄꯤꯁꯤꯡꯕꯨ ꯑꯋꯥꯡꯕ ꯊꯥꯛꯇ ꯊꯥꯡꯒꯠꯂꯤ ꯍꯣꯏ ꯑꯩ ꯁꯔꯀꯥꯔꯅ ꯄꯨꯕ ꯁ꯭ꯀꯤꯝ ꯈꯔ ꯑꯗꯨꯝ ꯈꯪꯖꯩ ꯑꯍꯥꯟꯕꯗ ꯑꯍꯜ ꯑꯣꯏꯕꯁꯤꯡꯗ ꯄꯤꯕ ꯄꯦꯟꯁꯤꯟ ꯁ꯭ꯀꯤꯝ ꯈꯔ ꯄꯜꯂꯕꯗ ꯃꯅꯤꯄꯨꯔ ꯑꯣꯜ ꯑꯦꯖ ꯄꯦꯟꯁꯤꯟ ꯁ꯭ꯀꯤꯝ ꯄꯦꯟꯁꯤꯟ ꯑꯁꯤꯅ ꯈꯨꯗꯣꯡ ꯆꯥꯕ ꯐꯪꯕ ꯃꯤꯌꯣꯏ ꯑꯃꯗ ꯊꯥ ꯑꯃꯗ ꯂꯨꯄꯥ ꯆꯅꯤ ꯄꯤ ꯏꯟꯗꯤꯔꯥ ꯒꯥꯟꯗꯤ ꯑꯣꯜ ꯑꯦꯖ ꯄꯦꯟꯁꯤꯟ ꯁ꯭ꯀꯤꯝ ꯁ꯭ꯀꯤꯝ ꯑꯁꯤꯅ ꯈꯨꯗꯣꯡ ꯆꯥꯕ ꯑꯁꯤ ꯆꯥꯍꯤ ꯍꯨꯝꯐꯨꯗꯒꯤꯅ ꯃꯔꯤꯐꯨ ꯐꯥꯎꯕꯒꯤ ꯑꯍꯜꯁꯤꯡꯅ ꯊꯥꯗ ꯂꯨꯄꯥ ꯆꯥꯅꯤꯗꯒꯤ ꯆꯥꯝꯃꯉꯥ ꯐꯥꯎꯕ ꯐꯪꯉꯤ ꯃꯤꯃꯥꯟꯅꯗ꯭ꯔꯕꯁꯤꯡꯒꯤ ꯑꯣꯏꯅ ꯏꯟꯗꯤꯔꯥ ꯒꯥꯟꯗꯤ ꯗꯤꯁꯑꯦꯕꯤꯂꯤꯇꯤ ꯄꯦꯟꯁꯤꯟ ꯁ꯭ꯀꯤꯝꯒꯤ ꯃꯈꯥꯗ ꯂꯨꯄꯥ ꯆꯍꯨꯝ ꯊꯥꯗ ꯄꯤ ꯂꯨꯈ꯭ꯔꯥꯕꯤꯁꯤꯡꯒꯤ ꯑꯣꯏꯅꯁꯨ ꯊꯥꯗ ꯂꯨꯄꯥ ꯆꯍꯨꯝ ꯄꯤꯗꯨꯅ ꯁ꯭ꯀꯤꯝ ꯐꯪꯍꯜꯂꯤ ꯑꯁꯣꯏ ꯑꯔꯣꯏꯕꯗ ꯆꯤꯞ ꯃꯤꯅꯤꯁꯇꯔꯒꯤ ꯁꯣꯟꯊꯔꯕ ꯇꯦꯡꯕꯥꯡ ꯁ꯭ꯀꯤꯝ ꯑꯁꯤꯒꯤ ꯃꯈꯥꯗ ꯁꯥꯇ꯭ꯔꯁꯤꯡꯒꯤ ꯁ꯭ꯀꯣꯂꯔꯁꯤꯞ ꯀꯌꯥ ꯄꯤꯗꯨꯅ ꯌꯣꯛꯂꯤ